ꯌꯥꯎꯋꯦ ꯏꯆꯦ ꯅꯍꯥꯟꯃꯨꯛꯁꯨ ꯂꯩꯕ ꯏꯆꯦꯗꯣ ꯅꯠꯇ꯭ꯔꯣ ꯏꯆꯦ ꯀꯩ ꯉꯥ ꯄꯥꯝꯒꯦ ꯎꯝ ꯑꯣ ꯑꯗꯨꯗꯤ ꯌꯥꯝ ꯍꯥꯎꯔꯝꯅꯤ ꯉꯥ ꯆꯍꯤ ꯑꯍꯨꯝꯃꯨꯛ ꯂꯤꯔꯕ ꯉꯥ ꯌꯥꯎꯔꯤꯌꯦ ꯏꯆꯦ ꯏꯆꯦꯒꯤꯅꯤꯅ ꯑꯩꯅꯁꯨ ꯃꯃꯟ ꯌꯦꯡꯉꯒ ꯁꯥꯅꯤ ꯑꯗꯣ ꯏꯆꯦ ꯀꯤꯂꯣ ꯀꯌꯥꯃꯨꯛ ꯇꯧꯁꯤꯒꯦ ꯀꯤꯂꯣ ꯑꯍꯨꯝ ꯑꯣꯏꯔꯛꯇꯥꯗꯤ ꯑꯃꯇꯪꯗ ꯀꯤꯂꯣ ꯑꯍꯨꯝ ꯇꯥꯕꯗꯤ ꯌꯥꯎꯗꯦ ꯑꯃꯗꯤ ꯀꯤꯂꯣ ꯑꯅꯤ ꯃꯌꯥ ꯇꯥꯏ ꯑꯅꯤ ꯄꯨꯟꯁꯟꯂꯀꯥꯟꯗ ꯑꯗꯨꯝ ꯁꯦꯝꯃꯛꯑꯒꯦ ꯏꯆꯦ ꯀꯩꯅꯣꯁꯦ ꯂꯣꯏꯅ ꯐꯤꯗ꯭ꯔꯤꯡ ꯐꯤꯗ꯭ꯔꯤꯡ ꯆꯣꯉꯝꯃꯤꯕ ꯉꯥꯅꯦ ꯍꯧꯖꯤꯛꯄꯨꯗꯤ ꯍꯤꯡꯗꯤ ꯍꯤꯡꯉꯤ ꯑꯗꯨꯒ ꯏꯁꯤꯡꯗꯒꯤ ꯄꯨꯊꯣꯔꯛꯄꯒꯤ ꯀꯩꯅꯣ ꯈꯔ ꯀꯩꯅꯣ ꯇꯧꯕꯋꯥꯅꯦꯕ ꯉꯥ ꯍꯥꯎꯒꯗꯣꯏ ꯖꯥꯠꯅꯦ ꯆꯦꯠ ꯆꯦꯠ ꯂꯥꯎꯗꯣꯏꯖꯥꯠꯅꯦ ꯄꯩꯁꯥꯒ ꯄꯥꯃꯨꯔꯛꯑꯣꯏꯗꯣꯏꯅꯦ ꯎꯝ ꯄꯣꯔꯣꯡꯁꯤ ꯀꯤꯂꯣꯗ ꯀꯩꯅꯣꯗꯤ ꯏꯆꯦꯒꯤ ꯑꯗꯨꯝ ꯌꯦꯡ ꯌꯦꯡ ꯁꯥꯔꯒ ꯂꯣꯏꯔꯦꯗ ꯆꯍꯨꯝꯗꯤ ꯑꯗꯨꯝ ꯄꯤꯍꯟꯅꯤꯡꯉꯤ ꯑꯥꯗꯒꯤ ꯄꯣꯔꯣꯡꯁꯤ ꯀꯤꯂꯣ ꯑꯅꯤꯐꯥꯅꯤꯡꯆꯤꯠ ꯇꯥꯕꯅꯦ ꯏꯆꯦ ꯑꯩ ꯉꯁꯥꯏꯗꯁꯨ ꯑꯣꯟꯕꯅꯦ ꯑꯗꯣ ꯏꯆꯦꯒꯤ ꯃꯃꯥꯡꯗ ꯑꯃꯨꯛ ꯑꯣꯜꯂ ꯂꯣꯏꯔꯦ ꯀꯩꯅꯣ ꯏꯆꯦꯅ ꯄꯣꯔꯣꯡꯒ ꯄꯨꯛꯂꯥꯎꯕꯤꯒ ꯂꯧꯔꯕꯅꯤꯅ ꯉꯃꯨ ꯁꯤꯃꯗꯤ ꯅꯅꯥꯎ ꯍꯥꯞꯆꯔꯒꯦ ꯀꯌꯥꯝ ꯆꯥꯅꯤ ꯑꯪ ꯄꯩꯁꯥꯒꯤ ꯀꯦꯁ ꯃꯦꯃꯣ ꯁꯤꯗ ꯂꯩꯔꯦ ꯏꯆꯦ ꯑꯗꯨꯝ ꯏꯆꯦꯅ ꯄꯤꯕꯤꯔꯣ ꯉꯃꯨꯒꯤ ꯄꯩꯁꯥꯗꯤ ꯅꯅꯥꯎ ꯄꯥꯖꯈ꯭ꯔꯕꯅꯤ ꯑꯗ ꯆꯥꯀꯧ ꯃꯌꯥꯒꯤꯗꯨꯗꯤ ꯑꯈꯣꯏ ꯉꯥꯁꯨ ꯑꯈꯣꯏꯒꯤ ꯀꯩꯅꯣꯁꯤꯗꯒꯤ ꯑꯗꯨꯝ ꯂꯧꯕꯤꯌꯣ ꯏꯆꯦꯅꯁꯨ ꯑꯈꯣꯏꯒꯤ ꯁꯨꯃꯥꯏ

ꯗꯦꯁꯀꯤ ꯉꯥ ꯆꯥꯗ꯭ꯔꯤꯁꯦ ꯑꯃꯨꯛ ꯏꯁꯤꯠꯄꯒꯤ ꯌꯥꯎꯅꯤ ꯌꯥꯎꯅꯤ ꯑꯗꯣ ꯀꯩꯅꯣꯅꯦ ꯍꯂꯛꯑꯒꯦ ꯍꯜꯂꯒꯦ

ꯍꯣꯏ ꯍꯣꯏ ꯍꯣꯏ ꯁꯦꯝꯗꯣꯛ ꯁꯦꯝꯗꯣꯔꯛꯑꯕꯅꯦ ꯏꯆꯦ ꯐꯖꯅ ꯁꯦꯝꯗꯣꯛꯑꯒ ꯏꯆꯦꯒꯤ ꯍꯥꯎꯅꯅꯕ ꯀꯩꯅꯣ ꯇꯧꯔꯒ ꯉꯥꯔꯤꯟꯈꯥꯗꯤ ꯌꯥꯎꯒꯗ꯭ꯔꯣ ꯑ ꯑ ꯍꯣꯏ ꯍꯣꯏ ꯉꯥꯔꯤꯟꯈꯥꯗꯨꯁꯨ ꯐꯖꯅ ꯍꯥꯎꯅ ꯆꯥꯊꯧꯔꯣ ꯃꯥꯅꯦ ꯃꯥꯅꯦ ꯆꯥꯀꯧꯕꯩꯁꯨ ꯑꯗꯨꯝ ꯂꯧꯕꯤꯒꯗꯕꯅꯤꯀꯣ ꯏꯆꯦ ꯍꯣꯍꯣꯏ ꯏꯆꯦ